ꯒꯥꯔꯤ ꯅꯝꯕꯔꯗꯤ ꯅꯤꯄꯥꯟ ꯃꯔꯤ ꯑꯃ ꯑꯍꯨꯝꯗꯅꯦꯕ ꯇꯣꯡꯈꯤꯕꯗꯣ ꯑꯗꯣ ꯀꯩꯅꯣ ꯏꯝꯐꯥꯜ ꯌꯧꯔꯒ ꯀꯨꯝꯕ ꯃꯇꯝꯗꯗꯤ ꯇꯥꯡ ꯇꯔꯥ ꯃꯉꯥꯒꯤ ꯑꯗꯣ ꯏꯝꯐꯥꯜ ꯌꯧꯔꯒ ꯀꯨꯝꯕ ꯃꯇꯝꯗꯗꯤ ꯋꯥꯜꯂꯦꯠꯇꯨ ꯀꯥꯎꯊꯣꯛꯑꯝꯃꯦ ꯒꯥꯔꯤ ꯃꯅꯨꯡꯗ ꯑꯗꯣ ꯀꯛꯆꯤꯡꯗꯒꯤ ꯏꯝꯐꯥꯜ ꯐꯥꯎꯕ ꯑꯥ ꯑꯗꯣ ꯑꯝꯇ ꯌꯥꯔꯒꯗꯤ ꯑꯝꯇ ꯀꯩꯅꯣ ꯐꯪꯅꯕ ꯑꯝꯇ ꯊꯤꯕꯤꯔꯛꯑꯣ ꯑꯥ ꯑꯗꯨ ꯐꯪꯉꯒꯗꯤ ꯍꯌꯦꯡ ꯑꯗꯣꯝꯒꯤ ꯇꯧꯕꯤꯃꯜ ꯀꯥꯎꯖꯔꯣꯏ